ꯀꯥ ꯖꯤꯕꯟ ꯉꯁꯥꯏ ꯒꯥꯔꯤ ꯋꯥꯏꯕꯒꯤꯗꯣ ꯉꯁꯥꯏ ꯕꯤꯁꯦꯟꯄꯨꯔꯗꯒꯤꯅ ꯊꯧꯕꯥꯜꯐꯥꯎ ꯋꯥꯏꯕꯒꯤꯗꯣ ꯀꯌꯥ ꯂꯧꯗꯣꯏꯅꯣ ꯀꯀꯥꯅ ꯑꯗꯨꯗꯣ ꯑꯃꯇ ꯍꯥꯏꯔꯛꯑꯣ ꯀꯀꯥ ꯑꯩ ꯄꯩꯁꯥꯁꯦ ꯖꯤꯄꯦꯗꯁꯨ ꯌꯥꯎꯗ꯭ꯔꯦ ꯑꯗꯣ ꯀꯀꯥꯅ ꯉꯁꯥꯏ ꯀꯌꯥ ꯑꯅꯤ ꯆꯝꯃꯉꯥ ꯍꯥꯏꯕꯗꯣ ꯑꯗꯣ ꯑꯅꯤ ꯆꯝꯃꯉꯥꯗꯣ ꯈꯤꯇꯪ ꯇꯥꯕꯤꯕ ꯌꯥꯔꯣꯏꯗ꯭ꯔꯥ ꯑꯗꯣ ꯍꯣꯔꯦꯟ ꯍꯜꯂꯛꯑꯒ ꯄꯤꯔꯒꯦ ꯑꯩꯉꯣꯟꯗ ꯄꯩꯁꯥꯗꯤ ꯑꯃꯐꯥꯎ ꯌꯥꯎꯗ꯭ꯔꯦ ꯍꯜꯂꯛꯑꯒ ꯀꯦꯁ ꯑꯣꯏꯅ ꯄꯤꯔꯒꯦ ꯑꯗꯣ ꯀꯀꯥꯗꯒꯤ ꯍꯣꯔꯦꯟ ꯂꯨꯄꯥ ꯆꯥꯝ ꯆꯅꯤꯈꯛ ꯍꯟꯕꯤꯔꯝꯕ ꯌꯥꯒꯗ꯭ꯔꯥ